ꯖꯤꯂꯥ ꯑꯁꯤꯗ ꯃꯔꯨꯑꯣꯏꯕ ꯄꯣꯠꯊꯥꯕ ꯑꯣꯏꯕꯒꯤ ꯊꯕꯛ ꯊꯧꯋꯣꯡꯁꯤꯡ ꯑꯃꯁꯨꯡ ꯍꯔꯥꯎ ꯀꯨꯝꯍꯩꯒꯤ ꯑꯣꯏꯕ ꯃꯈꯜꯁꯤꯡ ꯑꯗꯨꯗꯤ ꯁꯦꯡꯅ ꯍꯥꯏꯔꯒꯗꯤ ꯑꯩꯈꯣꯏ ꯄꯣꯠꯊꯥꯅꯕꯒꯤꯗꯃꯛꯇꯗꯤ ꯑꯩꯈꯣꯏꯒꯤ ꯏꯔꯣꯏꯁꯦꯝꯕꯒꯤ ꯖꯨ ꯑꯗꯒꯤ ꯇꯣꯉꯥꯟ ꯇꯣꯉꯥꯟꯕ ꯃꯈꯜꯒꯤ ꯒꯥꯔꯗꯦꯟꯁꯤꯡ ꯁꯝꯅ ꯍꯥꯏꯔꯕꯗ ꯍꯦꯕꯟ ꯒꯥꯔꯗꯦꯟ ꯑꯗꯒꯤ ꯔꯣꯁ ꯒꯥꯔꯗꯦꯟꯒꯨꯝꯕ ꯑꯗꯒꯤ ꯁꯉꯥꯏꯊꯦꯜꯒꯨꯝꯕ ꯑꯗꯒꯤ ꯇꯣꯞ ꯇꯣꯞꯄ ꯑꯩꯈꯣꯏꯒꯤ ꯁꯦꯡꯅ ꯍꯥꯏꯔꯒꯗꯤ ꯐꯌꯦꯡꯒꯨꯝꯕ ꯁꯤꯒꯨꯝꯕ ꯃꯐꯝꯁꯤꯡꯁꯤ ꯑꯣꯏ ꯑꯗꯨꯒ ꯍꯔꯥꯎ ꯀꯨꯝꯍꯩ ꯍꯥꯏꯁꯤꯗꯤ ꯑꯩꯈꯣꯏꯒꯤ ꯖꯤꯂꯥꯁꯤꯒꯤ ꯑꯣꯏꯅ ꯑꯈꯟꯅꯕ ꯍꯔꯥꯎ ꯀꯨꯝꯍꯩ ꯍꯥꯏꯌꯣ ꯍꯥꯏꯔꯒꯗꯤ ꯁꯦꯡꯅ ꯑꯩꯈꯣꯏꯒꯤ ꯊꯥꯡꯒꯄꯥꯠꯇ ꯄꯥꯡꯊꯣꯛꯏꯕꯥ ꯑꯩꯈꯣꯏꯒꯤ ꯍꯩꯀ꯭ꯔꯨ ꯍꯤꯗꯣꯡꯕꯒꯤ ꯊꯧꯋꯣꯡ ꯊꯧꯔꯝ ꯑꯁꯤꯅꯤ ꯑꯗꯨꯒ ꯄꯥꯛꯁꯤꯡ ꯁꯤꯡ ꯑꯁꯤ ꯆꯪꯕꯗ ꯑꯩꯈꯣꯏꯒꯤ ꯇꯤꯀꯦꯠꯁꯤꯡꯁꯦ ꯀꯩꯗꯧꯒꯦ ꯍꯥꯏꯕ ꯃꯇꯝꯗ ꯄꯤꯕ ꯑꯅ ꯑꯌꯥꯝꯕ ꯑꯣꯏ ꯇꯤꯀꯦꯠ ꯀꯛꯑꯒ ꯆꯪꯕꯅ ꯑꯌꯥꯝꯕ ꯑꯣꯏ ꯍꯥꯏꯕ ꯇꯥꯔꯦ ꯑꯗꯨꯒ ꯑꯩꯈꯣꯏꯒꯤ ꯍꯣꯜꯁꯤꯡꯁꯦ ꯑꯩꯈꯣꯏꯒꯤ ꯄꯥꯛꯇꯤ ꯂꯩꯇ꯭ꯔꯦ ꯄꯣꯠꯊꯥꯕꯒꯤ ꯑꯣꯏꯕ ꯌꯥꯕ ꯍꯣꯜꯒꯨꯝꯕꯁꯤꯗꯤ ꯄꯥꯛꯅ ꯂꯩꯇ꯭ꯔꯦ ꯈ꯭ꯋꯥꯏ ꯃꯃꯤꯡ ꯆꯠꯄ ꯏꯝꯐꯥꯜ ꯋꯦꯁꯀꯤ ꯑꯣꯏꯅ ꯍꯥꯏꯌꯣ ꯍꯥꯏꯕ ꯇꯥꯔꯒꯗꯤ ꯑꯩꯈꯣꯏꯒꯤ ꯇꯥꯟꯊꯥꯄꯣꯂꯤꯁ ꯑꯩꯈꯣꯏꯒꯤ ꯁꯅꯥ ꯀꯩꯊꯦꯜꯗ ꯂꯩꯕꯁꯤꯒꯤ ꯇꯥꯟꯊꯥꯄꯣꯂꯤꯁꯁꯤꯅꯦ ꯑꯩꯅ ꯍꯥꯏꯖꯅꯤꯡꯏ